ꯃꯅꯤꯄꯨꯔꯤ ꯂꯣꯟ ꯑꯁꯤ ꯉꯥꯛꯇꯨꯅ ꯊꯝꯅꯕꯒꯤꯗꯃꯛꯇ ꯑꯩꯈꯣꯏꯅ ꯌꯣꯛꯈꯠꯅꯕ ꯍꯣꯠꯅꯔꯤꯕ ꯈꯔꯁꯤꯡꯗꯨꯗꯤ ꯑꯩꯈꯣꯏꯅ ꯃꯁꯤꯕꯨ ꯑꯩꯈꯣꯏꯅ ꯃꯦꯗꯤꯌꯥꯗ ꯑꯃꯁꯨꯡ ꯏꯟꯇꯔꯅꯦꯁꯅꯦꯜ ꯑꯣꯏꯅ ꯄꯨꯊꯣꯛꯄ ꯑꯁꯤꯒꯤ ꯂꯥꯏꯔꯤꯛ ꯐꯣꯡꯕ ꯑꯃꯁꯨꯡ ꯑꯇꯣꯞ ꯑꯇꯣꯞꯄ ꯂꯝꯗ ꯏꯁꯄꯣꯔꯠꯇ ꯑꯣꯏꯔꯁꯨ ꯑꯗꯨꯒ ꯏꯁꯩꯗ ꯑꯣꯏꯔꯁꯨ ꯏꯁꯩ ꯀꯔꯤ ꯀꯔꯥ ꯑꯁꯤꯁꯤꯡꯗ ꯑꯣꯏꯔꯁꯨ ꯑꯗꯨꯒ

ꯃꯁꯤꯕꯨ ꯁꯔꯨꯛ ꯌꯥꯒꯗꯧꯕꯁꯤꯅ ꯑꯩꯈꯣꯏꯅ ꯉꯁꯥꯏ ꯍꯥꯏꯖꯈꯤꯕ ꯑꯗꯨꯃꯥꯏꯅ ꯂꯥꯏꯔꯤꯛ ꯑꯣꯏꯅ ꯌꯥꯝ ꯐꯣꯡꯕꯤꯕ ꯃꯦꯗꯤꯌꯥꯗ ꯄꯨꯊꯣꯛꯄꯤꯕ ꯑꯁꯤꯒꯨꯝꯕꯁꯦ ꯌꯥꯝ ꯗꯔꯀꯥꯔ ꯂꯩ ꯍꯥꯏꯅ ꯈꯜꯂꯦ ꯃꯁꯦ ꯑꯩꯈꯣꯏꯅ ꯑꯗꯨꯒ ꯑꯩꯈꯣꯏꯒꯤ ꯃꯅꯤꯄꯨꯔꯤ ꯂꯣꯟꯁꯤ ꯌꯣꯛꯈꯠꯀꯗꯕꯅꯤ ꯑꯩꯈꯣꯏ ꯑꯩꯈꯣꯏ ꯏꯃꯥ ꯂꯣꯟ ꯍꯥꯏꯕꯗꯣ ꯑꯣꯏꯕꯅꯤꯅ ꯑꯩꯅ ꯐꯖꯅ ꯌꯣꯛꯈꯠꯇꯨꯅ ꯑꯩꯈꯣꯏ ꯍꯧꯖꯤꯛ ꯑꯣꯔꯒꯅꯥꯏꯖꯦꯁꯟ ꯃꯌꯥꯝ ꯑꯃ ꯁꯦꯝꯒꯗꯕꯅꯤ ꯑꯩꯈꯣꯏꯅ ꯌꯨꯅꯤꯌꯟ ꯃꯌꯥꯝ ꯑꯃ ꯁꯦꯝꯒꯗꯕꯅꯤ ꯑꯗꯨꯒ ꯁꯤꯕꯨ ꯑꯩꯈꯣꯏꯅ ꯃꯥꯂꯦꯝꯗ ꯁꯛ ꯇꯥꯛꯀꯗꯕꯅꯤ